ꯆꯥꯛ ꯊꯣꯡꯕꯗꯗꯤ ꯑꯩꯅ ꯁꯤꯖꯤꯟꯅꯕ ꯀꯣꯟ ꯍꯥꯏꯔꯒꯗꯤ ꯈꯥꯡ ꯆꯐꯨ ꯎꯌꯥꯟ ꯈꯥꯕꯩ ꯑꯁꯤꯅꯆꯤꯡꯕ ꯃꯌꯥꯝ ꯑꯗꯨꯝ ꯁꯤꯖꯤꯟꯅꯩ ꯑꯗꯨꯒ ꯍꯤꯟꯖꯥꯡ ꯁꯦꯝꯕ ꯁꯦꯝꯕꯗꯅ ꯑꯩꯈꯣꯏꯒꯤ ꯊꯥꯏꯅꯗꯒꯤ ꯏꯄꯥ ꯏꯄꯨ ꯍꯥꯛꯇꯛꯇꯒꯤ ꯂꯩꯔꯛꯄ ꯍꯩꯖꯥꯡ ꯍꯥꯏꯅ ꯑꯃ ꯂꯩ ꯀꯣ ꯃꯈꯜ ꯃꯈꯜꯒꯤ ꯍꯩꯖꯥꯡ ꯂꯩ ꯑꯆꯧꯕ ꯃꯆꯥ ꯑꯗꯒꯤ ꯃꯌꯥꯏ ꯑꯣꯏꯔꯞ ꯇꯧꯕ ꯑꯗꯨꯅ ꯍꯤꯟꯖꯥꯡ ꯑꯩꯅ ꯀꯛꯀꯗꯕ ꯍꯤꯟꯖꯥꯡꯗꯨꯒꯤ ꯃꯇꯨꯡ ꯏꯟꯅ ꯑꯗꯨꯝ ꯑꯩꯅ ꯀꯔꯝꯕ ꯍꯩꯖꯥꯡ ꯁꯤꯖꯤꯟꯅꯔꯒ ꯁꯤꯅ ꯅꯨꯡꯉꯥꯏꯒꯗꯒꯦ ꯍꯥꯏꯕꯗꯣ ꯑꯗꯨꯝ ꯏꯁꯥꯅ ꯈꯪꯖꯔꯒ ꯁꯤꯖꯤꯟꯅꯩ ꯉꯥ ꯁꯦꯝꯕꯗꯗꯤ ꯑꯩꯈꯣꯏꯅ ꯊꯥꯏꯅꯗꯒꯤ ꯍꯧꯟꯅ ꯉꯥꯁꯦꯝ ꯊꯥꯡ ꯑꯅ ꯑꯃ ꯂꯩꯔꯝꯃꯤ ꯑꯗꯨꯅ ꯑꯗꯨꯝ ꯁꯤꯖꯤꯟꯅꯩ ꯍꯧꯖꯤꯛꯇꯤ ꯆꯥꯎꯈꯠꯂꯛꯄꯒꯤ ꯃꯇꯝꯅꯅꯤ ꯈꯪꯗꯦ ꯑꯗꯨꯒ ꯑꯩꯅ ꯅꯨꯡꯉꯥꯏꯕꯅ ꯅꯨꯡꯉꯥꯏꯕꯅꯤ ꯈꯪꯗꯦ ꯉꯥ ꯁꯦꯝꯕ ꯃꯇꯝꯗ ꯀꯥꯇꯤꯁꯨ ꯑꯗꯨꯝ ꯌꯥꯎꯅꯔꯦ ꯑꯗꯨꯅ ꯊꯥꯡ ꯃꯈꯜ ꯃꯈꯜꯗꯤ ꯊꯥꯏꯅꯒꯤ ꯏꯄꯥ ꯏꯄꯨꯒꯤ ꯍꯥꯛꯇꯛꯇꯒꯤ ꯂꯩꯔꯛꯄ ꯊꯥꯡꯁꯤꯡꯗꯣ ꯑꯗꯨꯝ ꯑꯣꯏꯅ ꯑꯩꯅ ꯑꯗꯨꯝ ꯁꯤꯖꯤꯟꯅꯖꯩ